ꯆꯠꯄ ꯏꯔꯣꯏꯔꯒ ꯆꯠꯄ ꯃꯇꯝꯗ ꯑꯩꯗꯣ ꯁꯨꯃꯥꯏꯅ ꯇꯧꯗꯨꯅꯀꯣ ꯏꯁꯤꯡ ꯊꯛꯆꯤꯟꯈꯤꯕ ꯈꯣꯠꯈꯤꯕ ꯑꯗꯨꯗꯒꯤ ꯏꯔꯥꯛꯅꯒꯦ ꯇꯧꯕꯗꯒꯤ ꯃꯌꯥꯝ ꯑꯃ ꯏꯁꯥꯅ ꯍꯩꯔꯛꯈꯤꯕ ꯃꯌꯥꯝꯗꯨꯅ ꯑꯩ ꯏꯁꯤꯡꯗꯨ ꯀꯤꯔꯛꯇꯦ ꯑꯗꯨꯒꯤ ꯃꯊꯛꯇꯨꯗ ꯑꯩꯅ ꯏꯔꯣꯏꯕꯁꯤ ꯑꯩꯗꯤ ꯑꯩꯒꯤ ꯑꯣꯏꯅꯗꯤ ꯀꯅꯥꯝꯇꯅ ꯃꯤ ꯀꯅꯥꯝꯇꯅ ꯑꯩ ꯇꯥꯛꯄꯤꯔꯛꯇꯦ ꯑꯗꯣ ꯏꯁꯥꯅ ꯑꯗꯨꯝ ꯏꯔꯣꯏꯔꯒ ꯑꯗꯨꯝ ꯏꯁꯥꯅ ꯇꯧꯖꯔꯒ ꯑꯗꯨꯝ ꯍꯩꯔꯛꯈꯤꯕꯅꯤ